ꯑꯩꯒꯤ ꯂꯩꯀꯣꯜꯗ ꯊꯥꯅꯕ ꯄꯥꯝꯕꯤꯁꯤꯡꯁꯤ ꯑꯩꯅ ꯑꯩꯒꯤ ꯏꯃꯥꯅꯕꯤꯁꯤꯡꯗꯒꯤ ꯂꯧꯔꯛꯄꯁꯨ ꯌꯥꯎꯏ ꯑꯗꯨꯒ ꯃꯈꯣꯏꯅ ꯄꯤꯕꯤꯔꯛꯄꯁꯨ ꯑꯗꯨꯝ ꯌꯥꯎꯏ ꯆꯥꯔ ꯑꯗꯨꯝ ꯑꯗꯒꯤ ꯑꯩꯈꯣꯏ ꯏꯃꯥꯅꯁꯨ ꯑꯗꯨꯝ ꯃꯥꯒꯤ ꯃꯔꯤ ꯃꯇꯥꯁꯤꯡꯗꯒꯤ ꯑꯗꯨꯝ ꯂꯧꯕꯤꯔꯛꯄ ꯑꯗꯒꯤ ꯌꯣꯟꯕꯁꯤꯡꯗꯒꯤꯁꯨ ꯂꯩꯔꯛꯄꯁꯨ ꯑꯗꯨꯝ ꯌꯥꯎꯏ ꯑꯗꯒꯤ ꯑꯩꯈꯣꯏꯅ ꯀꯣꯂꯦꯖꯀꯤ ꯇꯨꯔ ꯆꯠꯄ ꯃꯇꯝꯗꯁꯨ ꯑꯩꯅ ꯑꯗꯨꯝ ꯍꯜꯂꯛꯄ ꯃꯇꯝꯗ ꯂꯩꯔꯛꯄ ꯑꯗꯒꯤ ꯒꯥꯔꯗꯦꯟ ꯆꯠꯄ ꯃꯇꯝꯗꯁꯨ ꯑꯗꯨꯝ ꯌꯣꯟꯕ ꯌꯥꯎꯔꯒꯗꯤ ꯍꯦꯛꯇ ꯑꯗꯨꯝ ꯂꯩꯁꯤꯜꯂꯛꯄꯁꯨ ꯌꯥꯎꯏ ꯑꯩꯈꯣꯏꯅ ꯌꯨꯝꯗꯁꯨ ꯑꯗꯨꯝ ꯆꯥꯔ ꯑꯣꯏꯅ ꯁꯦꯝꯖꯕꯁꯨ ꯌꯥꯎꯏ ꯐꯣꯔꯦꯁ ꯗꯤꯄꯥꯔꯠꯃꯦꯟꯁꯤꯡꯗꯒꯤꯁꯨ ꯑꯩꯅ ꯑꯗꯨꯝ ꯃꯤꯉꯣꯟꯗ ꯍꯪꯍꯜꯂꯒ ꯑꯣꯏꯔꯁꯨ ꯑꯩꯅ ꯏꯁꯥꯅꯕꯨ ꯑꯣꯏꯔꯁꯨ ꯑꯗꯨꯝ ꯆꯠꯂꯒꯁꯨ ꯑꯗꯨꯝ ꯑꯗꯨꯝ ꯂꯩꯔꯨꯕꯁꯨ ꯌꯥꯎꯑꯦ ꯂꯣꯏꯅ ꯑꯗꯨꯝ ꯑꯌꯥꯝꯕꯅ ꯂꯩꯔꯒ ꯁꯦꯝꯕꯁꯤꯡꯁꯨꯅꯤ ꯑꯗꯨꯒ ꯌꯨꯝꯗꯁꯨ ꯆꯥꯔ ꯌꯨꯝꯗ ꯁꯦꯝꯕꯗꯤ ꯆꯥꯔ ꯑꯣꯏꯅ ꯈꯔ ꯈꯛꯇꯅꯦ ꯑꯗꯨꯝ ꯑꯗꯨꯒ ꯑꯗꯨꯝ ꯑꯩꯅ ꯒꯥꯔꯗꯦꯟ ꯆꯠꯄ ꯃꯇꯝꯗ ꯔꯣꯁꯀꯨꯝꯕ ꯑꯁꯤ ꯑꯌꯥꯝꯕꯅ ꯑꯗꯨꯝ ꯂꯧꯔꯛꯑꯦ ꯊꯥꯕꯗꯤ ꯑꯗꯨꯝ ꯀꯣꯝꯂꯥꯒꯨꯝꯕ ꯑꯗꯒꯤ ꯆꯝꯄ꯭ꯔꯥ ꯔꯣꯁ ꯁꯤꯒꯨꯝꯕꯅ ꯑꯌꯥꯝꯕ ꯉꯥꯛꯇ ꯑꯣꯏ